ꯑꯩꯒꯤ ꯈ꯭ꯋꯥꯏꯗꯒꯤ ꯅꯨꯡꯉꯥꯏꯈꯤꯕ ꯃꯤꯀꯨꯞ ꯍꯥꯏꯔꯒꯗꯤ ꯑꯩꯒꯤ ꯑꯦꯇꯤꯟ ꯕꯥꯔꯗꯦꯗ ꯑꯩ ꯐꯥꯗꯔꯅ ꯁꯔꯄ꯭ꯔꯥꯏꯁ ꯄꯤꯔꯛꯈꯤꯕ ꯑꯗꯣ ꯑꯩꯒꯤ ꯏꯃꯥꯅꯕꯁꯤꯡꯁꯨ ꯂꯣꯏꯅ ꯌꯥꯎꯋꯏ ꯌꯥꯝꯅ ꯅꯨꯡꯉꯥꯏꯈꯤ ꯀꯪꯂꯥꯗ ꯑꯣꯔꯒꯥꯅꯥꯏꯁ ꯇꯧꯈꯤꯃꯤ ꯁꯤꯒꯤ ꯄꯥꯔꯇꯤꯁꯦ ꯑꯗꯣ ꯌꯥꯝ ꯅꯨꯡꯉꯥꯏꯈꯤ ꯃꯇꯝꯗꯣ ꯑꯩꯈꯣꯏ ꯏꯃꯥꯅꯕ ꯀꯩ ꯀꯩ ꯑꯩꯒꯤ ꯅꯨꯃꯤꯠꯇꯣ ꯄꯨꯡꯀꯥꯎꯕꯨ ꯀꯥꯎꯔꯨꯔꯦ ꯑꯩ ꯕꯥꯔꯗꯦ ꯀ ꯂꯩ ꯍꯥꯏꯁꯦ ꯅꯨꯃꯤꯠꯇꯣ ꯄꯨꯔꯥ ꯁꯔꯄ꯭ꯔꯥꯏꯁꯂꯤ ꯐꯥꯗꯔꯅ ꯑꯗꯥ ꯊꯣꯛꯎꯁꯦꯅ ꯍꯥꯏꯔꯒ ꯁꯔꯄ꯭ꯔꯥꯏꯁ ꯄꯤꯔꯛꯄꯅꯤ ꯑꯗ ꯏꯃꯥꯟꯅꯕ ꯀꯩꯀꯩꯅꯁꯨ ꯐꯖꯅ ꯄ꯭ꯂꯥꯟ ꯇꯧꯔ ꯂꯩꯔꯝꯃꯦ ꯌꯥꯝꯅ ꯄꯨꯛꯅꯤꯡ ꯅꯨꯡꯁꯤꯈꯤ ꯅꯨꯃꯤꯠꯇꯣ ꯍꯥꯏꯗꯤ ꯌꯥꯝ ꯅꯨꯡꯉꯥꯏꯈꯤꯑꯕ ꯄꯨꯛꯅꯤꯡ ꯌꯥꯝ ꯅꯨꯡꯉꯥꯏꯈꯤꯕ ꯑꯗꯨꯅꯤꯗ ꯌꯥꯝ ꯍꯥꯏꯗꯤ ꯑꯗꯨ ꯈꯛꯇꯅꯤꯕ ꯍꯧꯖꯤꯛ ꯍꯧꯖꯤꯛ ꯈ꯭ꯋꯥꯏꯗꯒꯤ ꯅꯨꯡꯉꯥꯏꯈꯤꯕ